ꯃꯅꯤꯄꯨꯔꯤ ꯂꯣꯟ ꯑꯁꯤ ꯐꯥꯎꯅꯕ ꯉꯝꯗꯕ ꯃꯤꯁꯤꯡꯒ ꯀꯃꯥꯏꯅ ꯐꯥꯎꯅꯒꯅꯤ ꯍꯥꯏꯕꯒꯤ ꯃꯇꯥꯡꯗ ꯑꯩꯒꯤ ꯇ꯭ꯔꯥꯟꯁꯂꯦꯇꯔ ꯍꯥꯏꯗꯤ ꯃꯅꯤꯄꯨꯔ ꯃꯅꯤꯄꯨꯔꯤꯗꯤ ꯍꯩꯇꯕ ꯑꯗꯨꯒ ꯏꯪꯂꯤꯁꯇꯤ ꯍꯩꯕ ꯍꯤꯟꯗꯤ ꯍꯩꯕ ꯃꯁꯤ ꯇ꯭ꯔꯥꯟꯁꯂꯦꯇꯔ ꯌꯥꯝꯅ ꯗꯔꯀꯥꯔ ꯑꯣꯏ ꯇ꯭ꯔꯥꯟꯁꯂꯦꯇꯔꯒꯤ ꯃꯇꯦꯡ ꯇꯧꯔꯒ ꯑꯗꯨꯃꯥꯏꯅ ꯐꯥꯎꯅꯩ ꯅꯠꯇ꯭ꯔꯒꯅ ꯒꯨꯒꯜꯗ ꯑꯗꯨꯃꯥꯏꯅ ꯁꯔꯁ ꯇꯧꯔꯒ ꯑꯗꯨꯃꯥꯏꯅ ꯐꯥꯎꯅꯕꯁꯨ ꯂꯩ ꯐꯣꯟꯗ ꯀꯔꯤꯒꯨꯝꯕ ꯐꯣꯟꯗ ꯀꯔꯤ ꯋꯥꯔꯤ ꯁꯥꯕ ꯃꯇꯝꯗ ꯇ꯭ꯔꯥꯅꯁꯂꯦꯇꯔ ꯑꯃ ꯁꯤꯖꯤꯟꯅꯩ ꯅꯠꯇ꯭ꯔꯒꯅ ꯁꯛ ꯐꯦꯁ ꯇꯨ ꯐꯦꯁ ꯊꯦꯡꯅꯕ ꯃꯇꯝꯗꯅ ꯑꯦꯛꯁꯟ ꯑꯗꯨꯃꯥꯏꯅ ꯐꯥꯎꯅꯕꯁꯨ ꯂꯩ